ꯑꯩꯅ ꯖꯦ ꯀꯦ ꯔꯦꯁꯇꯨꯔꯦꯟꯗꯒꯤ ꯑꯆꯥꯄꯣꯠ ꯆꯥꯅꯕ ꯑꯣꯔꯗꯔ ꯈꯔ ꯇꯧꯕꯅꯤ ꯑꯣꯔꯗꯔ ꯑꯗꯨ ꯑꯩꯅ ꯆꯥꯒꯦꯅ ꯍꯥꯡꯗꯣꯛꯎꯔꯀꯥꯟꯗꯗꯤ ꯑꯩꯅ ꯇꯧꯔꯨꯔꯤꯕ ꯑꯆꯥ ꯑꯊꯛꯁꯤꯡ ꯑꯃꯇ ꯌꯥꯎꯔꯝꯗꯕꯤꯗ ꯑꯇꯣꯞꯄ ꯑꯣꯏꯅ ꯌꯥꯎꯔꯝꯃꯦ ꯑꯩꯅ ꯇꯧꯔꯤꯕ ꯑꯣꯔꯗꯔꯗꯨꯗꯤ ꯆꯤꯛꯀꯟ ꯇꯟꯗꯨꯔꯤ ꯂꯣꯂꯤꯄꯣꯞ ꯐ꯭ꯔꯥꯏ ꯔꯥꯏꯁ ꯕ꯭ꯔꯤꯌꯥꯅꯤ ꯁꯤ ꯇꯧꯈ꯭ꯔꯒ ꯃꯣꯏꯗꯤ ꯑꯇꯣꯞꯄ ꯁꯦꯔꯥꯟ ꯇꯨꯔꯥꯟ ꯍꯥꯞꯄꯛꯑꯦ ꯁꯤ ꯀꯃꯥꯏꯅ ꯇꯧꯕꯅꯣ ꯑꯩꯅ ꯇꯧꯔꯤꯕ ꯑꯣꯔꯗꯔ ꯑꯗꯨꯗꯤ ꯐꯖꯟꯅ ꯊꯤꯟꯕꯤꯔꯛꯇ꯭ꯔꯦ ꯃꯣꯏꯒꯤꯗꯣ ꯁꯣꯏꯔꯤꯔ ꯅꯠꯇ꯭ꯔꯒ ꯆꯦꯛꯁꯤꯟꯕ ꯋꯥꯠꯄꯒꯤꯔ ꯑꯩꯗꯤ ꯁꯣꯝꯗ ꯑꯊꯨꯕꯒꯤ ꯑꯣꯔꯗꯔ ꯇꯧꯖꯕꯅꯤ ꯅꯠꯇ꯭ꯔꯒ ꯑꯩꯅ ꯂꯩꯔ ꯆꯠꯂꯨꯔꯒ ꯂꯩꯔꯨꯔꯒ ꯍꯜꯂꯛꯑꯁꯨ ꯌꯥꯏ ꯑꯩꯅ ꯑꯣꯔꯗꯔ ꯇꯧꯔꯤ ꯄꯣꯠꯇꯣ ꯑꯗꯨꯃꯥꯏꯅ ꯆꯥꯅꯅ ꯄꯤꯔꯛꯇ꯭ꯔꯒꯗꯤ ꯀꯔꯤ ꯀꯥꯟꯅꯔꯤꯒꯦ ꯑꯣꯔꯗꯔ ꯇꯧꯕꯒꯤ ꯑꯩꯅ ꯌꯨꯝꯗ ꯂꯩꯔꯒ ꯃꯣꯏꯗ ꯄꯩꯁꯥ ꯄꯤꯔꯒ ꯑꯣꯔꯗꯔ ꯇꯧꯕꯒꯤ ꯀꯔꯤꯝ ꯀꯥꯅꯗ꯭ꯔꯦ ꯑꯗꯨꯅ ꯑꯣꯔꯗꯔꯗꯨ ꯄꯤꯔꯛꯄ ꯃꯇꯝꯗ ꯃꯨꯟꯅ ꯆꯦꯛ ꯇꯧꯔꯒ ꯄꯤꯕꯤꯔꯛꯑꯗꯤ ꯐꯒꯗꯕꯅꯦ ꯁꯤꯗꯤ ꯑꯩꯉꯤꯟꯗ ꯃꯇꯝ ꯂꯣꯏꯅ ꯁꯣꯏꯍꯜꯂꯦ ꯁꯣꯝꯗ ꯑꯩꯅ ꯀꯝꯃꯤꯠꯃꯦꯟ ꯉꯥꯛꯀꯗꯕꯁꯨ ꯉꯥꯀꯇ꯭ꯔꯦ ꯃꯤ ꯃꯃꯥꯡꯗꯁꯨ ꯆꯣꯞꯄꯦ ꯗꯤꯂꯤꯕꯔꯤ ꯕꯣꯏꯗꯨꯅ ꯌꯦꯡꯗ꯭ꯔꯤꯔ ꯃꯣꯏꯒꯤ ꯔꯦꯁꯇꯨꯔꯦꯟꯗ ꯂꯩꯔꯤꯕ ꯃꯤꯗꯨꯅ ꯌꯦꯡꯗ꯭ꯔꯤꯔ ꯑꯗꯨ ꯀꯃꯥꯏꯅ ꯇꯧꯕꯅꯣ ꯁꯤꯕꯣ ꯑꯩꯅ ꯐꯖꯅ ꯑꯣꯔꯗꯔꯗꯣ ꯐꯖꯅ ꯒ꯭ꯌꯥꯟ ꯇꯥꯅꯁꯨ ꯍꯥꯏꯈꯤꯕꯅꯦ ꯃꯣꯏꯗ ꯒ꯭ꯌꯥꯟ ꯇꯥꯅ ꯐꯖꯅꯁꯨ ꯇꯥꯛꯈꯤꯕꯅꯦ ꯑꯗꯨ ꯑꯣꯔꯗꯔ ꯄꯤꯔꯛꯑꯣ ꯆꯤꯛꯀꯟ ꯇꯟꯗꯨꯔꯤ ꯄꯤꯔꯛꯑꯣ ꯕ꯭ꯔꯤꯌꯥꯅꯤ ꯄꯤꯔꯛꯑꯣ ꯂꯣꯂꯤꯄꯣꯞ ꯄꯤꯔꯛꯑꯣ ꯐ꯭ꯔꯥꯏ ꯔꯥꯏꯁ ꯄꯤꯔꯛꯑꯣ ꯑꯩꯅ ꯐꯖꯅ ꯑꯣꯔꯗꯔ ꯑꯗꯨ ꯐꯖꯅ ꯇꯧꯈꯤꯕꯅꯦ ꯑꯗꯨꯗꯨꯒ ꯑꯣꯔꯗꯔꯗꯨ ꯊꯤꯜꯂꯛꯑꯒ ꯆꯥꯔꯛꯀꯦꯅ ꯆꯥꯒꯦꯅ ꯍꯥꯡꯗꯣꯡꯑꯒ ꯃꯤ ꯄꯨꯂꯞ ꯄꯨꯟꯕꯗꯨꯗ ꯍꯥꯡꯗꯣꯛꯑꯒ ꯆꯥꯒꯦ ꯇꯧꯕꯗꯗꯤ ꯁꯦꯔꯥꯟ ꯇꯨꯔꯥꯟ ꯂꯣꯏꯅ ꯌꯥꯎ ꯂꯩꯔꯝꯃꯦ ꯑꯩꯅ ꯍꯥꯏꯔꯤꯈꯩꯗꯨꯗꯤ ꯑꯃꯇ ꯌꯥꯎꯔꯝꯗ꯭ꯔꯦ ꯑꯗꯣ ꯑꯩꯁꯦ ꯆꯪꯍꯥꯠ ꯍꯥꯠꯄꯒ ꯆꯞ ꯃꯥꯅꯗ꯭ꯔꯣ ꯃꯣꯏ ꯑꯣꯔꯗꯔꯗꯣ ꯉꯝꯃꯣꯏ ꯍꯥꯏꯔꯒꯅ ꯉꯝꯃꯣꯏ ꯍꯥꯏꯔꯛꯑꯣ ꯂꯩꯇꯦ ꯍꯥꯏꯔꯒꯅ ꯂꯩꯇꯦ ꯍꯥꯏꯔꯛꯑꯣ ꯑꯗꯨ ꯅꯠꯇꯕꯤꯗ ꯑꯩꯈꯣꯏꯗ ꯐ꯭ꯔꯣꯠ ꯇꯧꯕꯒꯤ ꯃꯑꯣꯡꯗ ꯁꯦꯔꯥꯟ ꯇꯨꯔꯥꯟ ꯄꯤꯁꯤꯜꯂꯛꯄꯁꯤꯗꯤ ꯌꯥꯝꯅ ꯅꯨꯉꯥꯏꯇꯦ